ꯑꯩꯈꯣꯏꯒꯤ ꯈꯨꯡꯒꯪꯗ ꯈ꯭ꯋꯥꯏꯗꯒꯤ ꯃꯥꯏ ꯄꯥꯛꯂꯤꯕ ꯀꯔꯕꯥꯔ ꯑꯁꯤꯗꯤ ꯑꯩꯈꯣꯏꯒꯤ ꯉꯥ ꯌꯣꯟꯕꯁꯤꯅꯤ ꯑꯩꯈꯣꯏꯒꯤ ꯉꯥ ꯐꯥꯕꯁꯤꯡꯁꯤꯅ ꯄꯥꯠꯇꯒꯤ ꯂꯣꯛꯇꯥꯛ ꯄꯥꯠꯇꯒꯤ ꯉꯥ ꯐꯥꯔꯕ ꯃꯇꯨꯡꯗ ꯉꯥꯌꯣꯟꯕꯤꯁꯤꯡ ꯑꯁꯤꯅ ꯉꯥ ꯁꯤꯡꯗꯣ ꯌꯥꯝ ꯍꯣꯡ ꯍꯣꯡꯕ ꯃꯃꯜꯗ ꯉꯥ ꯃꯈꯟ ꯃꯈꯟꯁꯤꯡ ꯑꯗꯣ ꯂꯩꯔꯒ ꯑꯩꯈꯣꯏꯅ ꯕꯖꯥꯔꯗ ꯑꯃꯨꯛ ꯌꯣꯟꯕ ꯃꯇꯝꯗꯗꯤ ꯌꯥꯝꯅ ꯇꯥꯡꯕ ꯃꯃꯟꯗ ꯌꯣꯜꯂꯤ ꯑꯗꯨꯒ ꯑꯩꯈꯣꯏꯅ ꯉꯥ ꯀꯤꯂꯣ ꯑꯃꯗ ꯑꯩꯈꯣꯏꯒꯤ ꯉꯥ ꯃꯈꯟ ꯃꯈꯟꯁꯤꯡ ꯆꯥꯃ ꯌꯥꯡꯈꯩ ꯄꯤꯕ ꯀꯤꯂꯣꯗ ꯆꯅꯤ ꯄꯤꯕ ꯀꯤꯂꯣꯗ ꯆꯍꯨꯝ ꯄꯤꯕ ꯉꯥ ꯃꯈꯟ ꯃꯈꯟ ꯃꯌꯥꯝꯁꯤꯡ ꯑꯁꯤ ꯑꯩꯈꯣꯏꯒꯤ ꯂꯂꯣꯟꯕꯤꯁꯤꯡ ꯑꯁꯤꯅ ꯉꯥ ꯐꯥꯕꯁꯤꯡ ꯑꯁꯤꯗꯒꯤ ꯄꯨꯔꯒ ꯑꯩꯈꯣꯏꯅ ꯕꯖꯥꯔꯗ ꯌꯣꯜꯂꯒ ꯌꯥꯝꯅ ꯇꯥꯡꯕ ꯃꯃꯜꯗ ꯌꯣꯜꯂꯒ ꯑꯩꯈꯣꯏꯒꯤ ꯁꯦꯟꯗꯣꯡ ꯃꯌꯥꯝ ꯐꯪꯉꯒ ꯑꯩꯈꯣꯏꯅ ꯃꯌꯥꯝ ꯃꯥꯏ ꯄꯥꯛꯅ ꯉꯥꯁꯦ ꯌꯣꯜꯂꯦ ꯑꯗꯨꯒ ꯂꯣꯛꯇꯥꯛ ꯄꯥꯠꯀꯤ ꯉꯥꯅꯤ ꯂꯣꯛꯇꯥꯛ ꯄꯥꯠꯇꯒꯤ ꯈꯥꯖꯤꯡꯅꯦ ꯍꯥꯏꯕ ꯃꯇꯝꯗꯁꯨ ꯃꯌꯥꯝꯅꯁꯨ ꯌꯥꯝ ꯄꯥꯝꯅꯁꯨ ꯂꯩꯅꯩ ꯑꯗꯒꯤ ꯃꯥꯏ ꯄꯥꯛꯑꯦ ꯑꯗꯨꯒ ꯑꯩꯈꯣꯏꯅ ꯅꯣꯡꯃꯗ ꯑꯩꯈꯣꯏ ꯉꯥ ꯐꯥꯕꯁꯤꯡꯗꯒꯤ ꯌꯥꯝꯗ꯭ꯔꯕꯗ ꯉꯥ ꯃꯣꯟ ꯑꯍꯨꯝ ꯃꯔꯤ ꯄꯨꯕ ꯃꯇꯝꯗ ꯑꯗꯨꯝ ꯆꯧꯔꯥꯛꯅ ꯑꯩꯈꯣꯏꯒꯤ ꯂꯨꯄꯥ ꯂꯤꯁꯤꯡ ꯀꯨꯟꯑꯃ ꯀꯨꯟꯊ꯭ꯔꯥ ꯑꯃ ꯂꯦꯝꯕꯁꯨ ꯌꯥꯎꯏ ꯑꯗꯨꯕꯨ ꯁꯤꯗꯒꯤ ꯍꯦꯟꯅ ꯀꯔꯕꯥꯔ ꯌꯥꯝ ꯆꯥꯎꯅ ꯆꯥꯎꯅ ꯇꯧꯕ ꯃꯌꯥꯝꯗꯤ ꯅꯣꯡꯃꯗ ꯍꯣꯏ ꯑꯗꯨꯛꯀꯤ ꯃꯇꯤꯛ ꯂꯦꯝꯃꯦ ꯈꯪꯅꯁꯨ ꯂꯦꯝꯃꯦ ꯑꯗꯨꯅ ꯉꯥ ꯑꯩꯈꯣꯏꯒꯤ ꯁꯤꯒꯨꯝꯕ ꯃꯌꯥꯝ ꯇꯧꯔꯛꯄ ꯑꯁꯤꯅ ꯑꯩꯈꯣꯏ ꯉꯥ ꯐꯥꯔꯒ ꯉꯥ ꯌꯣꯜꯂꯒ ꯀꯔꯕꯥꯔ ꯑꯁꯨꯃꯥꯏꯅ ꯇꯧꯔꯛꯄ ꯑꯁꯤꯅ ꯑꯩꯈꯣꯏꯅ ꯕꯤꯁꯦꯝꯄꯨꯔ ꯗꯤꯁꯇ꯭ꯔꯤꯛꯀꯤ ꯑꯣꯏꯅꯗꯤ ꯌꯥꯝ ꯆꯥꯎꯕ ꯃꯥꯏ ꯄꯥꯛꯄ ꯑꯩꯈꯣꯏ ꯉꯥ ꯀꯔꯕꯥꯔꯗ ꯍꯥꯏꯔꯒꯗꯤ ꯌꯥꯝ ꯆꯥꯎꯕ ꯃꯥꯏ ꯄꯥꯛꯄ ꯑꯃ ꯑꯣꯏꯅ ꯍꯧꯖꯤꯛ ꯍꯧꯖꯤꯛ ꯑꯩꯈꯣꯏꯒꯤ ꯉꯥ ꯐꯥꯕꯁꯤꯡꯗꯁꯨ ꯌꯥꯝꯅ ꯑꯩꯈꯣꯏꯒꯤ ꯈꯨꯗꯣꯡꯆꯥꯕ ꯑꯩꯈꯣꯏꯗ ꯏꯃꯨꯡꯒꯤ ꯂꯩꯇ ꯂꯥꯏꯔꯕ ꯄꯨꯕ ꯃꯇꯝꯗꯁꯨ ꯉꯥ ꯀꯔꯕꯥꯔ ꯇꯧꯕꯁꯤꯡ ꯑꯁꯤꯅ ꯌꯥꯝ ꯆꯥꯎꯅ ꯑꯩꯈꯣꯏꯗ ꯈꯨꯗꯣꯡꯆꯥꯕ ꯑꯩꯈꯣꯏꯒꯤ ꯅꯣꯡꯃꯒꯤ ꯍꯤꯡꯅꯕꯒꯤ ꯂꯝꯕꯤꯗꯁꯨ ꯄꯤꯔꯤ ꯍꯥꯏꯅ ꯁꯤ ꯍꯥꯏꯖ